ꯍꯂꯣ ꯍꯥꯎ ꯆꯥꯛ ꯆꯥꯔꯦ ꯅꯪꯗꯤ ꯆꯥꯔꯕꯣ ꯍꯋꯥꯏ ꯊꯣꯡꯉꯦ ꯅꯪꯗꯤ ꯎꯝ ꯑꯣ ꯀꯗꯥꯏꯗ ꯑ ꯊꯥꯡꯃꯩꯕꯟꯒꯤ ꯃꯤꯃꯤ ꯁꯤꯡꯖꯨꯀꯥꯁꯨ ꯌꯥꯎꯋꯦꯀ ꯍꯥꯏꯕꯗꯨꯔꯣ ꯑꯣ ꯑꯣ ꯑꯣ ꯌꯥꯝ ꯍꯥꯎꯋꯦ ꯍꯥꯏꯅꯩꯌꯦ ꯑꯗꯨꯗꯣ ꯑꯗꯨꯏ ꯃꯤꯃꯤ ꯁꯤꯡꯖꯨꯗꯣ ꯃꯃꯤꯡ ꯌꯥꯝ ꯆꯠꯂꯦ ꯑꯗꯨ ꯌꯥꯏꯌꯦ ꯑꯗꯣ ꯉꯁꯤ ꯑꯩꯁꯤ ꯊꯕꯛ ꯑꯃ ꯆꯠꯊꯣꯛꯀꯗꯧꯕꯨꯗꯤ ꯂꯩꯌꯦꯕ ꯑꯗꯣ ꯀꯔꯝꯀꯥꯟ ꯆꯠꯁꯤꯒꯦ ꯑꯩ ꯊꯕꯛꯇꯣ ꯑꯩ ꯑꯦꯔꯦꯟꯖ ꯇꯧꯗꯣꯏꯅꯤ ꯑꯣꯀꯦ ꯑꯗꯨ ꯑꯣꯏꯔꯗꯤ ꯑꯩꯁꯤ ꯑꯩꯁꯤ ꯍꯨꯖꯤꯛ ꯆꯠꯂꯅꯦꯕꯀꯣ ꯑꯗꯨꯅ ꯑꯩ ꯑꯗꯨ ꯅꯪꯅꯕ ꯍꯂꯛꯀꯗꯣꯏꯅꯦꯕ ꯑꯗꯣ ꯏꯕꯥꯟꯅꯤ ꯂꯝꯕꯤꯗ ꯊꯦꯡꯅꯔꯁꯨ ꯌꯥꯏ ꯀꯔꯝꯀꯥꯟꯗ ꯊꯦꯡꯅꯁꯤꯒꯦ ꯑꯗꯨꯗꯤ ꯍꯣꯏ ꯍꯣꯏ ꯄꯣꯁ ꯑꯣꯐꯤꯁ ꯃꯃꯥꯡ ꯑꯗꯥꯏ ꯊꯦꯡꯅꯁꯤꯔꯥ ꯌꯥꯏꯌꯦ ꯌꯥꯏꯌꯦ ꯌꯥꯔꯦ ꯌꯥꯔꯦ ꯏ ꯍꯣꯏ ꯍꯣꯏ ꯆꯠꯂꯁꯤ ꯆꯠꯂ ꯐꯔꯦ ꯐꯔꯦ ꯍꯣꯔꯦꯟ ꯎꯅꯔꯁꯤ ꯑꯗꯨꯗꯤ ꯐꯔꯦ ꯐꯔꯦ ꯊꯝꯃꯦ